ꯑꯁ ꯑꯩꯅ ꯅꯍꯥꯟ ꯍꯤꯇꯔ ꯑꯃ ꯂꯧꯕꯗꯨꯗꯤ ꯍꯤꯇꯔꯗꯣ ꯀ꯭ꯋꯥꯂꯤꯇꯤ ꯂꯩꯇꯕ ꯑꯣꯏꯕꯒꯤ ꯇꯔꯥꯗꯣ ꯍꯦꯛꯇ ꯆꯥꯛꯂꯛꯇꯅ ꯉꯥꯏꯍꯥꯛ ꯂꯩꯇꯦ ꯁꯤꯟꯕꯗ ꯑꯩꯗꯣ ꯌꯥꯝ ꯃꯥꯡꯉꯦ ꯍꯟꯗꯛꯇꯤ ꯁꯤꯖꯤꯟꯅꯕꯁꯨ ꯅꯨꯡꯉꯥꯏꯇ꯭ꯔꯦ ꯄ꯭ꯔꯗꯛꯁꯦ ꯑꯗꯨꯗꯨꯅ ꯌꯥꯔꯒꯗꯤ ꯁꯤꯒꯨꯝꯕ ꯑꯦꯂꯦꯛꯇ꯭ꯔꯤꯛ ꯀꯔꯦꯟ ꯑꯣꯏꯒꯗꯕ ꯄꯣꯠꯁꯦ ꯐꯖꯅ ꯃꯌꯥꯝꯅ ꯌꯦꯡꯕꯤꯔꯒ ꯂꯧꯕꯤꯌꯨ ꯑꯩꯒꯤ ꯅꯍꯥꯟ ꯁꯤꯖꯤꯟꯅꯕꯗꯨꯗꯤ ꯌꯥꯝ ꯅꯨꯡꯉꯥꯏꯇꯦ ꯑꯗꯨꯅ ꯃꯊꯪ ꯇꯥꯔꯛꯄꯗ ꯁꯤꯒꯤ ꯄ꯭ꯔꯗꯛꯁꯦ ꯃꯌꯥꯝꯅ